ꯁꯤ ꯃꯅꯥ ꯃꯁꯤꯡ ꯌꯣꯟꯕ ꯗꯨꯀꯥꯟꯗꯨꯔꯥ ꯅꯪꯒꯤ ꯗꯨꯀꯥꯟꯗꯨ ꯀꯔꯤ ꯀꯔꯤ ꯌꯥꯎꯒꯦ ꯑꯦꯟꯁꯥꯡ ꯅꯥꯄꯤꯗ ꯀꯣꯕꯤ ꯌꯥꯎꯕ꯭ꯔꯣ ꯑꯥ ꯂꯣꯏꯅ ꯁꯨꯕ ꯑꯥ

ꯑꯥ ꯑꯣ ꯐꯔꯦ ꯐꯔꯦ ꯑꯗꯨꯗꯤ ꯑꯩꯁꯦ ꯀꯣꯕꯤꯁꯨ ꯂꯧꯅꯤꯡꯉꯦ ꯂꯦꯗꯤꯁ ꯐꯤꯡꯒꯔ ꯀꯨꯝꯕꯁꯨ ꯌꯥꯎꯕ꯭ꯔꯣ ꯑꯥ ꯑꯗꯨ ꯀꯣꯕꯤꯗꯨ ꯀꯦ ꯖꯤꯗ ꯀꯌꯥ ꯑꯣꯟꯒꯦ ꯀꯦ ꯖꯤꯗ ꯑꯥ ꯑꯗꯣ ꯀꯦ ꯖꯤ ꯑꯅꯤ ꯑꯍꯨꯝ ꯑꯍꯨꯝꯀꯨꯝꯕ ꯂꯧꯒꯦ ꯑꯗꯨꯒ ꯑꯥ ꯔꯥꯖꯃꯥꯗꯤ ꯀꯦ ꯖꯤꯗ ꯔꯥꯖꯃꯥꯗꯤ ꯀꯦ ꯖꯤ ꯑꯣꯟꯕꯔꯥ ꯅꯠꯇ꯭ꯔꯒ ꯀꯔꯝꯅ ꯌꯣꯟꯕꯔꯣ ꯑꯣ ꯔꯥꯖꯃꯥꯁꯦ ꯑꯥ ꯋꯥꯟ ꯁꯤꯛꯁꯤ ꯇꯥꯔꯦꯀꯣ ꯑꯗꯨꯁꯨ ꯀꯦ ꯖꯤ ꯑꯃꯀꯨꯝꯕ ꯂꯧꯅꯤꯡꯉꯦ ꯑꯥ ꯑꯗꯨꯁꯨ ꯀꯦ ꯖꯤ ꯑꯃ ꯀꯨꯝꯕ ꯂꯧꯅꯤꯡꯉꯦ ꯑꯗꯨꯒ ꯊꯕꯤꯗꯤ ꯊꯕꯤꯗꯤ ꯀꯌꯥ ꯑꯣꯟꯕ ꯑꯣ ꯅꯤꯐꯨ ꯑꯣꯏꯔꯗꯤ ꯑꯗꯨꯁꯨ ꯀꯦ ꯖꯤ ꯑꯅꯤꯀꯨꯝꯕ ꯂꯧꯅꯤꯡꯉꯦꯀꯣ ꯑꯗꯨꯒ ꯑꯩꯅ ꯈꯟꯕꯗ ꯀꯥꯔꯣꯠ ꯑꯈꯥꯕꯤꯗꯨꯁꯨ ꯈꯔꯗꯤ ꯂꯧꯅꯤꯡꯕꯅꯦ ꯌꯥꯎꯋꯦ ꯍꯥꯏꯕꯔꯥ ꯑꯥ ꯀꯦ ꯖꯤꯗ ꯑꯗꯨꯗꯤ ꯀꯦ ꯖꯤ ꯃꯈꯥꯏ ꯑꯃ ꯀꯨꯝꯕꯇ ꯂꯧꯒꯦꯅꯦ ꯅꯠꯇ꯭ꯔꯒ ꯆꯣꯏꯅ ꯂꯨꯄꯥ ꯌꯥꯡꯈꯩ ꯀꯨꯝꯕꯒꯤ ꯇꯝꯃꯣꯏꯗ꯭ꯔꯥ ꯑꯣ ꯑꯗꯨꯁꯨ ꯑꯗꯨꯝ ꯂꯧꯅꯤꯡꯉꯦ ꯑꯗꯨꯒ ꯑꯇꯩ ꯑꯇꯩ ꯃꯣꯔꯣꯛ ꯑꯇꯦꯛꯄ ꯌꯥꯎꯔꯤ ꯍꯥꯏꯕ ꯅꯠꯇ꯭ꯔꯥ ꯃꯣꯔꯣꯛ ꯑꯇꯦꯛꯄ ꯑꯥ ꯑꯗꯨꯀꯨꯝꯕꯗꯨꯁꯨ ꯈꯔ ꯂꯧꯅꯤꯡꯉꯦ ꯍꯣꯏ ꯍꯣꯏ ꯍꯣꯏ ꯑꯂꯨꯗꯨꯁꯨ ꯀꯦ ꯖꯤ ꯑꯍꯨꯝ ꯃꯔꯤ ꯀꯨꯝꯕꯗ ꯂꯧꯅꯤꯡꯉꯦꯀꯣ ꯑꯩꯁꯤ ꯑꯗꯨ ꯑꯗꯨ ꯐꯔꯦ ꯑꯗꯨ ꯑꯣꯟꯕꯤꯔꯣ ꯑꯩꯅ ꯍꯧꯖꯤꯛ ꯍꯥꯏꯕꯁꯤꯡꯗꯨ ꯂꯣꯏꯅ ꯑꯣꯜꯂꯒ ꯊꯝꯕꯤꯔꯝꯃꯣ ꯍꯣꯏ ꯍꯣꯏ ꯍꯣꯏ ꯍꯣꯏ ꯍꯣꯏ ꯑꯗꯨ ꯑꯩꯅ ꯈꯟꯕꯗ ꯑꯇꯣꯄ ꯑꯇꯣꯞꯄꯁꯨ ꯎꯔꯒꯗꯤ ꯑꯗꯨꯝ ꯂꯧꯅꯤꯡꯉꯦꯀꯣ ꯍꯥꯏꯅ ꯍꯧꯖꯤꯛ ꯍꯥꯏꯕ ꯅꯠꯇꯕ ꯑꯇꯩ ꯑꯇꯩꯁꯨ ꯑꯥ ꯑꯗꯨ ꯀꯨꯝꯕꯗꯨꯁꯨ ꯑꯗꯨꯝ ꯂꯧꯅꯤꯡꯉꯦ ꯈꯣꯡꯗ꯭ꯔꯨꯝ ꯀꯨꯝꯕꯁꯨ ꯆꯝꯐꯨꯠ ꯑꯥ ꯑꯥ ꯍꯣꯏ ꯍꯣꯏ ꯑꯗꯨ ꯍꯣꯏ ꯍꯣꯏ ꯍꯣꯏ ꯑꯗꯣ ꯑꯩꯅ ꯆꯝꯐꯨꯠ ꯆꯥꯕ ꯌꯥꯕ ꯈꯣꯡꯗ꯭ꯔꯨꯝ ꯀꯨꯝꯕꯁꯨ ꯌꯥꯎꯕ ꯅꯠꯇ꯭ꯔꯣ ꯍꯣꯏ ꯑꯗꯨꯀꯨꯝꯕꯁꯨ ꯍꯣꯏ ꯑꯗꯨꯁꯨ ꯑꯗꯨꯝ ꯄꯥꯝꯃꯦ ꯑꯗꯨꯒ ꯑꯣ ꯍꯪꯒꯥꯝꯗꯤ ꯃꯇꯝ ꯅꯠꯇꯕꯅꯤꯅ ꯈꯔ ꯇꯥꯡꯉꯝꯒꯗꯧ ꯃꯥꯜꯂꯦ ꯑꯦ ꯑꯥ ꯍꯪꯒꯥꯝ ꯆꯤꯡꯗꯒꯤ ꯑꯣꯏꯔꯕꯗꯤ ꯍꯥꯎꯔꯝꯕꯁꯨ ꯌꯥꯏ ꯃꯇꯝꯗꯤ ꯅꯠꯇꯃꯤꯅ ꯇꯥꯡꯉꯦꯀꯣ ꯍꯣꯏ ꯍꯣꯏ ꯍꯣꯏ ꯑꯗꯨ ꯍꯪꯒꯥꯝꯗꯨꯁꯨ ꯄꯥꯃꯃꯦ ꯑꯗꯨꯗꯤ ꯅꯪꯒꯤꯁꯤ ꯑꯦꯟꯁꯥꯡ ꯅꯥꯄꯤꯗꯤ ꯑꯌꯥꯝꯕ ꯑꯩꯒ ꯄꯥꯝꯕ ꯂꯣꯏꯅꯃꯛ ꯂꯩꯔꯦꯅꯦꯀꯣ ꯎꯝ ꯂꯩꯔꯦ ꯁꯨꯅ ꯂꯣꯏꯅ ꯂꯩꯔꯦ ꯑꯗꯨ ꯃꯔꯨ ꯑꯣꯏꯅ ꯑꯩꯁꯤ ꯃꯔꯨ ꯑꯣꯏꯅ ꯍꯣꯏ ꯁꯦꯕꯣꯠ ꯀꯨꯝꯕꯁꯨ ꯂꯧꯅꯤꯡꯕꯅꯤ ꯁꯦꯕꯣꯠꯁꯨ ꯌꯥꯎꯔꯝꯒꯅꯤ ꯑꯇꯣꯞꯄꯗ ꯂꯧꯔꯣꯏꯒꯦ ꯍꯣꯏ ꯍꯣꯏ ꯍꯣꯏ ꯁꯦꯕꯣꯠꯁꯨ ꯑꯗꯨꯗꯤ ꯑꯦ ꯇꯥꯡꯉꯤꯅꯦꯀꯣ ꯁꯦꯕꯣꯠꯇꯨ ꯑꯩꯠꯇꯤ ꯄꯤꯕꯗꯨꯗꯤ ꯑꯩꯁ ꯀꯦ ꯖꯤꯗꯗꯤ ꯌꯥꯝꯁꯨ ꯆꯜꯂꯣꯏ ꯌꯥꯝ ꯇꯥꯡꯉꯦ ꯑꯦ ꯑꯁ ꯌꯥꯝ ꯇꯥꯡꯉꯦꯗ ꯅꯪꯒꯤ ꯄꯣꯠꯇꯤ ꯇꯥꯡꯃꯟꯗ꯭ꯔꯣ ꯈꯔ ꯁꯦꯕꯣꯠ ꯀꯨꯝꯕꯗꯤ ꯑꯍꯨꯝꯗ ꯐꯣꯔꯇꯤ ꯑꯗꯨꯗꯤ ꯇꯔꯥ ꯇꯔꯥ ꯍꯦꯟꯅ ꯆꯤꯡꯉꯦꯅꯦ

ꯑꯥ ꯌꯥꯝ ꯇꯥꯡꯉꯦ ꯇꯥꯡꯉꯦ ꯍꯣꯏꯅꯦ ꯑꯗꯨꯛ ꯑꯦ ꯂꯤꯂꯣꯡꯒꯤꯅꯤꯅꯦ ꯂꯤꯂꯣꯡꯗꯨ ꯌꯥꯝ ꯂꯥꯞꯄꯅꯤ ꯌꯥꯝ ꯇꯥꯡꯉꯦꯅꯦꯀꯣ ꯃꯈꯣꯏꯗꯤ ꯍꯣꯏ ꯑꯗꯨꯅ ꯍꯣꯏ ꯍꯣꯏ ꯑꯗꯨ ꯃꯣꯔꯣꯛ ꯑꯇꯦꯛꯄ ꯂꯩꯔꯕ ꯈꯥꯃꯦꯟ ꯑꯁꯤꯟꯕ ꯈꯥꯃꯦꯟ ꯑꯁꯤꯟꯕꯗꯤ ꯌꯥꯎꯕ꯭ꯔꯥ ꯎꯝ ꯈꯥꯃꯦꯟ ꯑꯁꯤꯟꯕꯤꯗꯨꯁꯨ ꯑꯣ ꯈꯥꯃꯦꯟ ꯑꯁꯤꯟꯕꯗꯨ ꯈꯔꯒ ꯑꯗꯨꯗꯤ ꯑꯩꯅ ꯑꯣ ꯑꯩꯅ ꯂꯧꯅꯤꯡꯕ ꯄꯣꯠ ꯄꯨꯝꯅꯃꯛ ꯌꯥꯎꯔꯕꯅꯤꯅ ꯅꯉꯣꯟꯗ ꯄꯨꯂꯞ ꯂꯧꯔꯒꯦ ꯑꯩꯁꯤ ꯑꯇꯣꯞ ꯑꯇꯣꯞꯄꯗ ꯃꯆꯣꯏ ꯃꯆꯣꯏ ꯂꯩꯔꯔꯣꯏꯒꯦꯀꯣ ꯑꯣ ꯑꯩ ꯂꯥꯛꯀꯦ ꯂꯥꯛꯀꯦ ꯑꯩ ꯂꯥꯛꯑꯦ ꯂꯥꯛꯑꯦ ꯑꯥ ꯊꯝꯃꯣ ꯊꯝꯃꯣ ꯑꯥ ꯊꯝꯃꯁꯤ ꯊꯝꯃꯁꯤ ꯑꯩ